ꯍꯜꯂꯣ ꯍꯜꯂꯣ ꯑꯥ ꯍꯥꯏꯕꯤꯌꯣ ꯌꯥꯅꯤ ꯑꯣ ꯃꯥꯅꯦ ꯃꯥꯅꯦ ꯑꯗꯣ ꯑꯩ ꯍꯥꯏꯗꯤ ꯔꯤꯇꯟ ꯇꯧꯕꯁꯦ ꯅꯣꯡꯃꯗ ꯍꯦꯛꯇ ꯂꯧꯕ ꯄꯤꯛꯑꯞ ꯂꯥꯛꯇꯕꯅꯤꯅꯕꯀꯣ ꯂꯥꯛꯅꯦꯗꯨ ꯈꯪꯗꯕꯅꯤꯅ ꯌꯨꯝꯗꯒꯤꯗꯣ ꯆꯠꯊꯣꯛꯄ ꯑꯗꯨꯅꯅꯦ ꯍꯌꯦꯡꯒꯨꯝꯕ ꯇꯧꯕ ꯌꯥꯒꯗ꯭ꯔꯣ ꯉꯥꯏꯕ ꯍꯥꯏꯁꯦ ꯑꯩꯅ ꯆꯠꯊꯣꯛꯏꯁꯦ ꯑꯩꯁꯦ ꯀꯩꯅꯦꯕ ꯍꯥꯏꯗꯤ ꯑꯩꯗꯣ ꯉꯁꯤ ꯌꯨꯝꯗ ꯍꯜꯂꯛꯄꯒꯤ ꯅꯠꯇꯕ ꯑꯣꯏꯅ ꯆꯠꯊꯣꯛꯄꯅꯦꯕ ꯑꯗꯨꯅꯅꯦꯕ ꯍꯌꯦꯡꯒꯨꯝꯕ ꯌꯥꯔꯣꯏꯗ꯭ꯔꯣ ꯎꯝ ꯅꯠꯇꯦ ꯂꯩꯔꯣꯏꯌꯦ ꯃꯔꯝꯗꯤ ꯀꯩꯗꯣ ꯑꯩꯈꯣꯏꯅ ꯆꯠꯇꯣꯏꯁꯦ ꯆꯥꯛ ꯆꯥꯕꯒꯤꯅꯦꯕ ꯍꯥꯏꯗꯤ ꯑꯩꯈꯣꯏ ꯊꯧꯗꯣꯛ ꯑꯃ ꯊꯣꯛꯄ ꯍꯥꯏꯇꯔꯦ ꯑꯗꯨꯅ ꯐꯦꯃꯤꯂꯤ ꯄꯨꯂꯞ ꯆꯠꯄꯅꯦꯕ ꯆꯥꯅꯕ ꯁꯤꯟꯕ ꯈꯣꯠꯄ ꯑꯃ ꯑꯃ ꯂꯩꯗꯅ ꯑꯗꯨꯅ ꯑꯩꯁꯦ ꯉꯁꯤ ꯆꯠꯂꯤꯁꯦ ꯍꯥꯡꯆꯤꯠ ꯀꯨꯝꯕ ꯄꯤꯖꯗꯣꯏꯅꯦꯕ ꯑꯗꯣ ꯉꯁꯤꯁꯦ ꯊꯕꯛ ꯀꯩꯀꯥꯒꯤꯅꯦꯕ ꯑꯗꯣ ꯉꯁꯤ ꯆꯠꯂꯦ ꯑꯗꯣ ꯍꯌꯦꯡ ꯐꯥꯎ ꯍꯟꯂꯛꯄꯒꯤ ꯋꯥꯈꯜ ꯈꯟꯗꯕꯅꯦ ꯑꯗꯣ ꯍꯌꯦꯡ ꯑꯣꯏꯅ ꯍꯜꯂꯛꯑꯒ ꯄꯤꯒꯦꯅ ꯈꯟꯕ ꯑꯩꯅꯗꯤ ꯍꯥꯏꯗꯤ ꯌꯥꯗ ꯌꯥꯗ꯭ꯔꯒ ꯍꯌꯦꯡ ꯑꯣꯏꯅ ꯇꯧꯕꯤꯔꯣ ꯍꯥꯏꯔꯤꯕ ꯐꯔꯛ ꯇꯥꯏ ꯍꯥꯏꯁꯦ ꯍꯟꯕ ꯌꯥꯔꯣꯏ ꯍꯥꯏꯔꯕ ꯄꯣꯠꯇꯣ ꯍꯣꯏ ꯍꯌꯦꯡ ꯍꯜꯂꯛꯄꯒꯤ ꯃꯇꯝ ꯍꯥꯏꯁꯦ ꯃꯤꯌꯥꯏꯁꯦ ꯑꯗꯨꯝ ꯆꯤꯟꯗ ꯑꯗꯨꯝ ꯍꯥꯏꯇꯥꯔꯒꯁꯨ ꯆꯞ ꯆꯥꯕꯗꯤ ꯈꯪꯗꯕꯅꯤꯅ ꯑꯩꯅ ꯂꯥꯛꯑꯅꯤ ꯍꯥꯏꯕꯗꯨꯗ ꯑꯩꯅ ꯀꯣꯜ ꯇꯧꯁꯤꯜꯂꯒ ꯂꯥꯛꯄꯗꯨꯗꯤ ꯊꯦꯡꯅꯕꯗꯤ ꯌꯥꯔꯣꯏꯗ꯭ꯔꯣ ꯎꯝ ꯑꯧ ꯑꯗꯣ ꯑꯩꯅ ꯍꯥꯏꯖꯅꯤꯡꯉꯤꯁꯤꯅ ꯉꯁꯤꯁꯦ ꯑꯩꯅ ꯔꯤꯇꯟ ꯇꯧꯕꯒꯤ ꯍꯥꯏꯈ꯭ꯔꯒ ꯉꯁꯤ ꯔꯤꯇꯟ ꯇꯧꯔꯛꯏꯁꯤꯕꯨ ꯍꯥꯏꯗꯤ ꯑꯩꯗꯤ ꯑꯗꯨꯒꯤ ꯀꯩꯗꯣ ꯈꯨꯌꯧꯅꯕꯗꯣ ꯂꯩꯒꯗꯕ ꯑꯣꯏꯇꯥꯔꯗꯤ ꯑꯩ ꯇꯧꯔꯝꯗ꯭ꯔꯁꯨ ꯑꯗꯨꯝ ꯌꯥꯕꯅꯦꯕ ꯑꯗꯨ ꯁꯨꯃꯥꯏꯅ ꯈꯨꯌꯧꯅꯕ ꯊꯣꯛꯑꯕꯅꯤꯅ ꯁꯣꯝꯅꯁꯨ ꯑꯗꯨꯝ ꯍꯌꯦꯡꯒꯨꯝꯕ ꯑꯗꯨꯝ ꯂꯧꯈꯠꯄꯤꯔꯣꯅ ꯍꯥꯏꯖꯅꯤꯡꯉꯦ ꯑꯗꯣ ꯑꯩꯅ ꯂꯥꯛꯄ ꯃꯇꯝꯗꯨꯗꯁꯨꯀꯣ ꯑꯩꯈꯣꯏ ꯆꯥꯛ ꯄꯤꯖꯕꯒꯤ ꯁꯤꯟꯕꯅꯤꯅꯕ ꯀꯩ ꯍꯥꯏꯅꯤ ꯑꯗꯨꯝ ꯑꯩꯅ ꯌꯥꯅꯤ ꯍꯥꯏꯕ ꯃꯇꯝꯗꯣ ꯑꯗꯨꯗ ꯍꯌꯦꯡ ꯌꯦꯡꯊꯣꯛ ꯌꯦꯡꯁꯤꯟ ꯇꯧꯅꯔꯁꯦꯕ ꯅꯪꯒꯤꯁꯨ ꯌꯥꯒꯗꯕ ꯃꯇꯝ ꯑꯩꯒꯤꯁꯨ ꯌꯥꯒꯗꯕ ꯃꯇꯝ ꯑꯗꯣ ꯑꯩ ꯆꯞ ꯆꯥꯕꯤꯗꯤ ꯍꯥꯏꯕ ꯉꯝꯗ꯭ꯔꯕ ꯍꯣꯏ ꯌꯥꯏ ꯑꯗꯣ ꯑꯩꯅ ꯍꯪꯖꯅꯤꯡꯕ ꯑꯃꯈꯛ ꯂꯩꯌꯦ ꯄꯩꯁꯥꯗꯣ ꯍꯥꯏꯗꯤ ꯄꯩꯁꯥꯁꯦ ꯔꯤꯇꯟ ꯇꯧꯔꯛꯄꯁꯦ ꯑꯩꯒꯤ ꯕꯦꯡꯛ ꯑꯦꯀꯥꯎꯟꯁꯦ ꯍꯧꯖꯤꯛ ꯍꯧꯖꯤꯛ ꯀꯦ ꯋꯥꯏ ꯁꯤ ꯀꯩꯀꯥ ꯇꯧꯗꯕꯒꯤ ꯀꯩꯗꯧꯑꯦꯕ ꯑꯗꯨꯒꯤꯗꯨꯅ ꯕꯦꯡꯛ ꯑꯦꯀꯥꯎꯟꯁꯦ ꯁꯤꯗ ꯆꯪꯉꯛꯄꯁꯦ ꯐꯔꯛ ꯇꯥꯗꯣꯏꯔꯥꯅ ꯈꯜꯂꯦ ꯑꯗꯣ ꯀꯦꯁ ꯑꯣꯏꯅ ꯁꯣꯝꯅ ꯄꯤꯊꯣꯛꯑꯝꯃꯒ ꯁꯣꯝꯒꯤ ꯕꯦꯡꯛ ꯑꯦꯀꯥꯎꯟ ꯑꯣꯏꯅ ꯍꯥꯞꯄꯒꯨꯝꯕ ꯀꯩꯒꯨꯝꯕ ꯀꯃꯥꯏꯅ ꯇꯧꯒꯗꯒꯦ ꯁꯤꯕꯣ ꯈꯤꯇꯪ ꯍꯥꯏꯕꯤꯔꯛꯑꯣ ꯍꯥꯏꯔꯤꯕ

ꯎꯝ ꯑꯗꯣ ꯑꯩꯈꯣꯏ ꯃꯅꯤꯄꯨꯔꯒꯤꯁꯨ ꯍꯥꯏꯗꯤ ꯏꯁꯨꯗꯣ ꯂꯩꯕ ꯍꯥꯏ ꯇꯥꯔꯦ ꯍꯧꯖꯤꯛꯁꯦ ꯁ꯭ꯀꯣꯂꯔꯁꯤꯞ ꯃꯇꯝꯁꯨ ꯑꯣꯏꯕꯅꯤꯅ ꯕꯦꯡꯛꯁꯨ ꯌꯥꯝ ꯆꯤꯟꯅꯩꯕ ꯅꯣꯡꯃꯗ ꯀꯦ ꯋꯥꯏ ꯁꯤꯒꯤ ꯐꯤꯜꯑꯞ ꯀꯩꯀꯥ ꯂꯣꯏꯁꯤꯟꯒꯅꯤ ꯁꯦ ꯁꯨꯝ ꯊꯥꯖꯗꯦ ꯍꯥꯏꯇꯥꯔꯦ ꯀꯣ ꯑꯗꯨꯗꯨꯅ ꯄꯩꯁꯥꯁꯦ ꯃꯥꯡꯕꯒꯤ ꯐꯤꯚꯝ ꯑꯣꯏꯗꯣꯏꯔꯥꯅ ꯄꯣꯠꯁꯦ ꯑꯃꯨꯛꯁꯨ ꯔꯤꯇꯟ ꯇꯧꯕꯒꯤꯕꯨꯗꯤ ꯑꯩꯅ ꯍꯥꯏꯖꯈ꯭ꯔꯒꯁꯨ ꯔꯤꯇꯟ ꯑꯃꯨꯛ ꯇꯧꯔꯨꯕꯗ ꯃꯥꯡꯗꯣꯏꯔꯥꯅ ꯑꯃꯨꯛꯁꯨ ꯈꯂꯂꯤꯕ ꯑꯥ ꯍꯣꯏ ꯑꯗꯨꯅꯤ ꯑꯗꯨꯗꯤ ꯍꯣꯏ ꯌꯥꯔꯦ ꯌꯥꯔꯦ ꯑꯗꯨꯝ ꯑꯩ ꯑꯗꯨꯝ ꯑꯩꯅ ꯌꯥꯒꯗꯕ ꯃꯇꯝꯗꯨꯗ ꯑꯩ ꯍꯥꯏꯔꯛꯑꯒꯦ ꯑꯗꯨꯒ ꯌꯦꯡꯉꯁꯦ ꯃꯣꯏ ꯑꯥ ꯍꯣꯏ ꯍꯣꯏ ꯎꯝ ꯍꯌꯦꯡ ꯂꯥꯛꯑꯣ ꯑꯗꯨ ꯇꯧꯕꯇꯕꯨ ꯁꯣꯝꯅꯁꯨ ꯁꯪꯕ ꯃꯇꯝ ꯑꯩꯅꯁꯨ ꯁꯪꯕ ꯃꯇꯝꯗꯣ ꯍꯥꯏꯔꯞ ꯌꯦꯟꯅꯔꯁꯦꯕ ꯃꯥꯟꯅꯕ꯭ꯔꯥꯗꯣ ꯑꯗꯨꯒ ꯑꯣꯏꯅ ꯂꯥꯛꯄꯤꯔꯣꯕ ꯎꯝ ꯎꯝ